ꯂꯩꯕꯥꯛ ꯑꯁꯤꯗ ꯂꯩꯔꯤꯕ ꯂꯥꯏꯌꯦꯡꯁꯪꯒꯤ ꯃꯇꯥꯡ ꯍꯥꯏꯔꯒꯗꯤ ꯄ꯭ꯔꯥꯏꯚꯦꯠ ꯍꯣꯁꯄꯤꯇꯦꯜꯁꯤꯡꯁꯤꯗꯤ ꯌꯥꯝꯅ ꯐꯖꯅ ꯔꯟ ꯇꯧꯋꯦ ꯑꯅꯥꯕꯁꯤꯡꯕꯨ ꯌꯥꯝꯅ ꯐꯖꯅ ꯋꯦꯜ ꯇ꯭ꯔꯤꯠ ꯇꯧꯕꯤ ꯑꯗꯨꯒ ꯑꯃꯔꯣꯝꯗ ꯒꯣꯚꯔꯟꯃꯦꯟꯠ ꯍꯣꯁꯄꯤꯇꯦꯜꯁꯤꯡꯁꯤꯗꯤ ꯗꯣꯛꯇꯔ ꯅꯔꯁ ꯃꯇꯤꯛ ꯆꯥꯅ ꯊꯕꯛꯇꯤ ꯀꯧꯏ ꯐꯖꯅꯗꯤ ꯂꯩ ꯍꯥꯏꯕꯕꯨ ꯑꯅꯥꯕꯁꯤꯡꯗ ꯐꯖꯅ ꯇ꯭ꯔꯤꯠ ꯇꯧꯕꯤꯕ ꯋꯥꯠꯂꯤ ꯃꯇꯝ ꯆꯥꯅ ꯏꯃꯔꯖꯦꯟꯁꯤ ꯑꯃ ꯂꯥꯛꯄ ꯃꯇꯝꯗ ꯑꯅꯥꯕꯁꯤꯡꯕꯨ ꯐꯖꯅ ꯌꯦꯡꯕꯤꯅꯕ ꯂꯩ ꯗꯣꯛꯇꯔ ꯑꯆꯧꯕ ꯂꯩꯇꯦ ꯃꯣꯏꯒꯤ ꯇꯔꯟꯁꯤꯞ ꯂꯥꯛꯄ ꯉꯥꯏꯔꯤꯉꯩꯗ ꯈꯨꯗꯣꯡ ꯊꯤꯕ ꯅꯪꯕ ꯃꯌꯥꯝ ꯑꯃꯁꯨ ꯌꯥꯎꯋꯤ ꯑꯗꯨꯒ ꯀꯣꯚꯤꯠ ꯄꯦꯟꯗꯦꯃꯤꯛꯀꯤ ꯃꯇꯥꯡ ꯍꯥꯏꯔꯒꯗꯤ ꯑꯩꯒꯤ ꯑꯦꯛꯁꯄꯤꯔꯤꯌꯦꯟꯁꯇ ꯑꯩꯒ ꯏꯃꯨꯟ ꯅꯨꯡꯗ ꯄꯣꯁꯤꯇꯤꯞ ꯑꯣꯏꯕ ꯂꯣꯏꯅ ꯌꯥꯎꯒꯤꯕꯅꯤꯅ ꯑꯩ ꯏꯁꯥꯗ ꯌꯥꯝꯅ ꯑꯋꯥꯕ ꯑꯃ ꯊꯦꯡꯅꯒꯤ ꯆꯥꯅ ꯊꯛꯅꯕꯒꯤ ꯁꯦꯕꯒꯤ ꯆꯪꯊꯣꯛ ꯆꯪꯁꯤꯟ ꯌꯥꯗꯕꯒꯤ ꯁꯤꯒꯨꯝꯕ ꯃꯌꯥꯝ ꯑꯃ ꯄꯩꯁꯥꯒꯤ ꯍꯤꯗꯥꯛ ꯂꯥꯡꯊꯛ ꯂꯩꯕꯤꯅꯕ ꯂꯩꯇꯕꯒꯤ ꯁꯤꯒꯨꯝꯕ ꯄ꯭ꯔꯣꯕ꯭ꯂꯦꯝ ꯃꯌꯥꯝ ꯑꯃ ꯊꯣꯛꯈꯤ ꯑꯗꯨꯅ ꯀꯣꯚꯤꯠ ꯀꯣꯚꯤꯠ ꯂꯥꯏꯆꯠꯁꯦ ꯑꯃꯨꯛ ꯍꯟꯅ ꯂꯥꯛꯇꯕ ꯑꯣꯏꯔꯖꯅꯨ ꯍꯥꯏꯅ ꯍꯥꯏꯅꯤꯡꯉꯦ ꯑꯩꯒꯤ ꯃꯣꯠꯇ ꯑꯗꯨꯒ ꯑꯩꯒꯤ ꯑꯦꯔꯤꯌꯥꯗ ꯐꯪꯕ ꯂꯥꯏꯌꯦꯡ ꯁꯪꯒꯤ ꯃꯇꯥꯡꯗ ꯍꯥꯏ ꯍꯥꯏꯖꯔꯒꯗꯤ ꯑꯩꯈꯣꯏꯒꯤ ꯃꯅꯥꯛꯇ ꯑꯔꯕꯥꯟ ꯍꯦꯜꯠ ꯁꯦꯟꯇꯔ ꯑꯃꯈꯛ ꯂꯩ ꯍꯦꯜꯠ ꯁꯦꯟꯇꯔꯁꯤ ꯔꯨꯝ ꯌꯥꯝꯅ ꯂꯩ ꯌꯥꯝꯅ ꯆꯥꯎꯏ ꯑꯗꯨꯕꯨ ꯍꯦꯜꯠ ꯁꯦꯟꯇꯔꯁꯤꯗ ꯄꯨꯔꯤꯕ ꯗꯣꯛꯇꯔ ꯅꯔꯁꯁꯤꯡꯗꯤ ꯌꯥꯝꯅ ꯌꯥꯝꯗꯦ ꯑꯗꯨꯅ ꯃꯣꯏꯒꯤ ꯃꯇꯝ ꯁꯤꯄ ꯇꯥꯏꯃꯤꯡ ꯃꯇꯝ ꯈꯛꯇꯪ ꯗꯨꯇꯤ ꯇꯧꯔꯝꯃꯒ ꯊꯣꯡ ꯂꯣꯟꯖꯜꯂꯒ ꯑꯗꯨꯝ ꯆꯠꯈꯤ ꯑꯗꯨꯅ ꯑꯩꯅ ꯍꯥꯏꯖꯅꯤꯡꯕꯗꯤ ꯍꯥꯡꯉꯒ ꯂꯩꯔꯤꯕ ꯔꯨꯝꯁꯤꯡꯗꯨꯗ ꯍꯥꯡꯍꯜꯂꯒ ꯐ꯭ꯔꯤꯗ ꯊꯝꯕꯒꯤ ꯃꯍꯨꯠꯇ ꯗꯣꯛꯇꯔ ꯅꯔꯁ ꯑꯋꯥꯠꯄꯁꯤꯡꯗꯨ ꯗ꯭ꯌꯨꯇꯤ ꯀꯧꯕꯤꯔꯒ ꯑꯌꯨꯛ ꯅꯨꯡꯗꯤꯟ ꯔꯣꯁꯇꯔ ꯈꯥꯏꯗꯣꯛꯑꯒ ꯇ꯭ꯋꯦꯟꯇꯤ ꯐꯣꯔ ꯑꯋꯥꯔ ꯁꯔꯚꯤꯁ ꯇꯧꯕꯤꯔꯒꯗꯤ ꯃꯥꯏꯀꯩ ꯑꯗꯣꯝꯗ ꯂꯩꯔꯤꯕ ꯑꯅꯥꯕꯁꯤꯡ ꯈꯨꯗꯣꯡ ꯊꯤꯕ ꯂꯥꯛꯄ ꯃꯇꯝꯗ ꯌꯥꯝꯅ ꯁꯦꯐ ꯑꯣꯏꯒꯅꯤ ꯍꯥꯏꯅ ꯍꯥꯏꯖꯅꯤꯡꯉꯤ